ꯍꯜꯂꯣ ꯍꯥꯎ ꯑꯁꯤꯅ ꯅꯠꯇ꯭ꯔꯣ ꯑꯪ ꯑꯦ ꯂꯥꯛꯎ ꯀꯩꯅꯣ ꯑꯩ ꯅꯍꯥꯟꯗꯩ ꯂꯥꯛꯄꯨ ꯂꯥꯛꯇꯦ ꯍꯥꯏꯔꯤꯅꯤꯅꯦ ꯃꯣꯔꯦꯗ ꯑꯃꯨꯛꯈꯩ ꯑꯩ ꯂꯩꯔꯒ ꯎꯝ ꯇꯧꯔꯤ ꯇꯧꯔꯤ ꯑꯗꯨꯗꯤ ꯈꯔ ꯋꯥꯠꯂꯤꯌꯦ ꯑꯗꯨ ꯅꯠꯇ꯭ꯔꯁꯨ ꯌꯥꯏ ꯀꯩꯅꯣ ꯂꯝꯐꯥꯂꯣꯡꯗꯁꯨ ꯌꯥꯏ ꯇꯥꯃꯨ ꯇꯃꯨꯗꯁꯨ ꯑꯗꯨꯝ ꯀꯣꯏꯔꯨ ꯌꯥꯏ ꯀꯩꯅꯣ ꯅꯪ ꯑꯗꯨꯏ ꯃꯇꯝꯗꯁꯨ ꯑꯗꯨꯗ ꯑꯗꯨꯝ ꯂꯥꯛꯑꯣ ꯋꯥꯇꯔ ꯐꯦꯁꯇꯤꯚꯦꯜ ꯇꯧꯕꯅꯦ ꯑꯗꯨ ꯍꯧꯖꯤꯛꯇꯤ ꯈꯔꯥ ꯋꯥꯠꯂꯤꯌꯦ ꯂꯥꯛꯑꯣ ꯌꯣꯡꯆꯥꯛ ꯍꯧꯖꯤꯛꯅꯦ ꯋꯦꯗ꯭ꯔꯁꯨ ꯆꯞ ꯆꯥꯔꯦ ꯅꯪ ꯂꯥꯛꯄ ꯃꯇꯝꯗ ꯏꯪꯁꯨ ꯏꯪꯗꯦ ꯁꯥꯁꯨ ꯁꯥꯗꯦ ꯍꯧꯖꯤꯛ ꯌꯥꯝ ꯅꯨꯡꯉꯥꯏꯕ ꯃꯇꯝꯅꯦ ꯅꯪ ꯂꯥꯛꯄꯩ ꯑꯗꯨ ꯀꯔꯝꯀꯥꯟ ꯂꯥꯛꯀꯦ ꯍꯥꯏꯔꯤꯅꯣ ꯑꯪ ꯀꯨꯏꯔꯦ ꯂꯥꯛꯑꯣ ꯂꯥꯛꯑꯣ ꯎꯝ ꯂꯥꯛꯑꯣꯕ ꯑꯗꯨꯝ ꯂꯥꯛꯑꯣꯕ

ꯍꯣꯡꯉꯦ ꯏꯁ ꯈꯨꯍꯣꯡ ꯑꯃ ꯃꯣꯔꯦ ꯍꯥꯏꯔꯦꯗꯅ ꯄꯣꯠ ꯍꯣꯡꯕꯒꯤ ꯅꯪ ꯑꯗꯨ ꯀꯔꯕꯥꯔ ꯇꯧꯒꯦꯁꯨ ꯁ꯭ꯋꯥꯏꯗꯩ ꯅꯪ ꯍꯟꯒꯠ ꯍꯟꯗ ꯑꯗꯨꯝ ꯇꯧ ꯌꯥꯔꯦ ꯍꯣꯏ ꯑꯗꯨ ꯅꯪꯅ ꯅꯨꯃꯤꯠ ꯇꯔꯥꯃꯉꯥꯅꯤꯃꯨꯛ ꯂꯩꯔꯗꯤꯅꯦ ꯅꯪꯒꯤ ꯄꯣꯠ ꯂꯩꯕ ꯈꯣꯠꯄꯗꯁꯨ ꯅꯪ ꯈꯨꯗꯣꯡ ꯆꯔꯥꯅꯤ ꯀꯩꯒꯤꯅꯣ ꯍꯥꯏꯔꯗꯤ ꯃꯇꯝꯗꯣ ꯁꯥꯡꯅ ꯂꯧꯔꯕꯅꯤꯅꯅꯦ ꯔꯥꯏꯁ ꯀꯨꯀꯔ ꯑꯣꯏꯔꯣ ꯅꯪꯅ ꯂꯩꯅꯤꯡꯕ ꯃꯣꯔꯦꯒꯤ ꯔꯥꯏꯁ ꯀꯨꯀꯔ ꯃꯤꯆꯨꯁꯤꯇꯥꯒꯥꯗꯣ ꯑꯗꯨ ꯑꯩꯈꯣꯏ ꯅꯣꯏꯒꯤꯗꯨꯗꯗꯤ ꯐꯅꯌꯥꯝ ꯇꯥꯡꯉꯝꯒꯅꯤ ꯑꯩꯈꯣꯏ ꯁꯤꯗꯗꯤ ꯇꯥꯡꯗꯦ ꯏꯍꯣꯡ ꯍꯣꯡꯅ ꯐꯪꯉꯦꯕ ꯑꯩꯒꯤꯁꯨ ꯈꯪꯅꯕ ꯉꯥꯛꯇꯅꯤꯅ ꯑꯩ ꯗꯨꯀꯥꯟꯗꯥꯔ ꯃꯈꯩ ꯂꯣꯏ ꯈꯪꯅꯕ ꯂꯩꯌꯦꯕ ꯑꯗꯨꯏꯗꯨꯒ ꯑꯗꯨꯝ ꯇꯧꯔꯒꯅꯦ ꯑꯗꯨꯝ ꯀꯩꯅꯣ ꯇꯧ ꯌꯥꯅꯤ ꯑꯗꯨꯝ ꯂꯥꯛꯑꯣ ꯑꯗꯣ ꯌꯣꯡꯆꯥꯛ ꯅꯨꯡꯆꯥꯛꯇꯣ ꯑꯗꯨꯝ ꯑꯗꯣ ꯀꯩ ꯊꯣꯉꯝꯃꯨꯒꯦ ꯌꯣꯡꯆꯥꯛ ꯏꯔꯣꯜꯂꯝꯃꯣ ꯍꯥꯏꯕ꯭ꯔꯥ ꯍꯣꯏ ꯍꯣꯏ ꯍꯣꯏ ꯂꯥꯛꯑꯣ ꯂꯥꯛꯑꯣ ꯅꯣꯏ ꯑꯗꯨꯝ ꯑꯩꯅ ꯃꯣꯔꯦꯗ ꯂꯩꯔꯕꯅꯤꯅ ꯅꯣꯏ ꯂꯩꯐꯝ ꯆꯥꯐꯝ ꯀꯩꯗꯧꯕꯩ ꯅꯪ ꯄꯩꯁꯥ ꯇꯤꯡꯉꯨꯗꯧꯁꯨ ꯂꯩꯇꯦ ꯑꯩ ꯅꯍꯥꯟꯗꯩ ꯍꯥꯏꯕꯅꯤ ꯅꯣꯏ ꯑꯃꯨꯛꯐꯧ ꯂꯥꯛꯇꯦ ꯅꯣꯡꯃꯇ ꯑꯉꯥꯡ ꯃꯈꯩ ꯄꯩꯈꯥ ꯂꯣꯏꯔꯒ ꯑꯝꯇꯪ ꯀꯣꯏꯔꯛꯑꯗꯤ ꯐꯗꯧꯅꯦꯅ ꯍꯧꯖꯤꯛꯁꯨ ꯆꯞ ꯆꯥꯏꯌꯦꯕ ꯍꯥꯏꯕꯗꯤ ꯀꯩꯅꯣ ꯇꯧꯕ ꯃꯇꯝꯅꯤꯅꯕꯀꯣ ꯏꯪꯁꯨ ꯏꯪꯗꯕ ꯁꯥꯁꯨ ꯁꯥꯗꯕ ꯑꯩꯈꯣꯏ ꯃꯣꯔꯦꯒꯤ ꯌꯥꯝ ꯅꯨꯡꯉꯥꯏꯕ ꯃꯇꯝꯗꯣ ꯁꯥꯒꯠ ꯈꯔꯥ ꯂꯩꯔꯗꯤ ꯑꯃꯨꯛ ꯁꯥꯒꯠꯈ꯭ꯔꯅꯦꯕꯀꯣ ꯑꯗꯣ ꯍꯧꯖꯤꯛ ꯌꯥꯝ ꯅꯨꯡꯉꯥꯏꯕ ꯃꯇꯝꯅꯦ ꯑꯗꯨ ꯂꯥꯛꯑꯣ ꯑꯗꯨꯒ ꯀꯣꯏꯔꯨꯁꯦꯕ ꯑꯗꯩ ꯅꯪ ꯂꯩꯅꯤꯡꯕ ꯐꯤꯔꯣꯜ ꯀꯩꯀꯥꯗꯨꯁꯨ ꯑꯗꯨꯝ ꯅꯨꯃꯤꯠ ꯊꯥꯈꯥꯏ ꯅꯤꯃꯨꯛ ꯂꯩꯔꯗꯤ ꯑꯗꯨꯝ ꯂꯩꯅꯤꯡ ꯂꯩꯅꯤꯡꯕꯁꯨ ꯂꯩ ꯌꯥꯔꯦ ꯑꯗꯩ ꯅꯪ ꯀꯔꯕꯥꯔ ꯇꯧꯅꯤꯡꯉꯒꯁꯨꯅꯦ ꯆꯞ ꯆꯥꯏ ꯍꯥꯏꯕ ꯅꯪꯅ ꯄꯣꯠ ꯄꯩꯁꯥꯗꯨꯗ ꯅꯪ ꯈꯔꯥ ꯄꯣꯔꯛꯑꯒ ꯀꯔꯕꯥꯔ ꯇꯧꯁꯤ ꯑꯦ ꯑꯗꯨꯏꯗꯨꯃ ꯂꯩꯈꯤꯒꯦ ꯐꯨꯔꯤꯠꯇꯨꯃ ꯍꯥꯏꯔꯗꯤ ꯃꯣꯏꯗꯤ ꯑꯗꯨꯝ ꯄꯤꯁ ꯑꯃꯇꯪ ꯂꯧꯔꯗꯤꯀꯣ ꯑꯗꯨꯝ ꯈꯔ ꯇꯥꯡꯉꯦꯕ ꯑꯗꯨꯒ ꯗꯔꯖꯟ ꯑꯣꯏꯅ ꯂꯥꯛ ꯃꯇꯝꯗꯗꯤ ꯗꯔꯖꯟꯗꯗꯤ ꯍꯣꯡꯕꯅꯦꯕ ꯑꯗꯨꯝ ꯂꯥꯛꯑꯣ ꯑꯗꯨꯒ ꯅꯪꯅ ꯂꯩꯅꯤꯡ ꯂꯩꯅꯤꯡꯕ ꯑꯗꯨꯝ ꯂꯩꯌꯣ ꯍꯣꯏ ꯑꯗꯨꯝ ꯍꯌꯦꯡ ꯅꯪ

ꯎꯝ

ꯎꯝ ꯎꯝ ꯑꯗꯣ ꯑꯩꯗꯤ ꯑꯗꯨ ꯀꯌꯥꯝꯃꯨꯛ ꯄꯤꯔꯝꯗꯣꯏꯅꯣ ꯈꯪꯗꯦꯅꯦ ꯆꯥꯝꯃꯒ ꯀꯨꯟ ꯀꯨꯟꯊ꯭ꯔꯥ ꯃꯨꯛꯇ ꯄꯤꯕꯅꯤꯗ ꯑꯗꯨꯋꯥꯏꯗ ꯇꯥꯡꯕꯩ ꯋꯥꯅꯤ ꯅꯣꯏ ꯑꯗꯨꯋꯥꯏꯗ ꯁꯤꯗꯩꯗ ꯅꯣꯏꯅ ꯂꯧꯔꯀꯥꯟꯗ ꯏꯍꯣꯡ ꯍꯣꯡꯕꯅꯦꯕ ꯂꯥꯛꯑꯣ ꯑꯗꯨꯝ ꯂꯥꯛꯑꯒ ꯅꯪ ꯑꯗꯨꯝ ꯍꯥꯏꯗꯤ ꯌꯦꯡꯉꯒ ꯑꯗꯨꯝ ꯂꯩꯁꯁꯦꯕ ꯑꯩꯈꯣꯏꯕꯥꯅꯤ ꯆꯠꯂꯨꯁꯦꯕ ꯑꯗꯨꯏꯗꯤ ꯅꯪ ꯂꯥꯛꯄ ꯅꯨꯃꯤꯠꯇꯨꯗꯤ ꯊꯦꯡꯉꯅꯦꯕ ꯑꯩꯈꯣꯏ ꯁꯤ ꯌꯧꯔꯛꯄ ꯑꯗꯨꯝ ꯑꯗꯣ ꯆꯥꯛ ꯏꯁꯤꯡ ꯆꯥꯔꯒ ꯄꯣꯊꯔꯗꯤ ꯅꯣꯉꯥꯟꯕꯗꯒꯤ ꯑꯗꯨꯝ ꯃꯥꯔꯀꯦꯇꯤꯡ ꯆꯠꯄ ꯌꯥꯔꯦ ꯑꯗꯩ ꯅꯝꯐꯥꯂꯣꯡ ꯆꯠꯂꯨ ꯌꯥꯔꯦ ꯑꯗꯨꯝ ꯑꯗꯩ ꯋꯥꯇꯔ ꯐꯦꯁꯇꯤꯚꯦꯜꯗꯣ ꯅꯪ ꯂꯥꯛꯄꯨ ꯂꯥꯛꯈ꯭ꯔꯗꯤ ꯋꯥꯇꯔ ꯐꯦꯁꯇꯤꯚꯦꯜ ꯃꯇꯝꯗꯁꯨ ꯑꯩ ꯑꯗꯨꯝ ꯐꯣꯟ ꯇꯧꯔꯛꯀꯦꯕ ꯅꯪ ꯁꯪꯉꯗꯤꯀꯣ ꯑꯗꯨꯝ ꯑꯉꯥꯡꯃꯈꯩꯗꯣ ꯕꯣꯔꯗꯤꯡ ꯊꯝꯖꯤꯜꯂꯝꯃꯒ ꯅꯣꯏ ꯁꯥꯏꯒ ꯅꯕꯅꯤ ꯑꯣꯏꯔꯁꯨ ꯑꯗꯨꯝ ꯂꯥꯛꯑꯣꯕ ꯑꯗꯨꯝ ꯁ꯭ꯋꯥꯏꯗ ꯑꯗꯨꯝ ꯀꯩꯅꯣ ꯇꯧꯁꯦꯕ ꯌꯥꯎꯁꯦꯕ ꯅꯨꯡꯉꯥꯏꯈ꯭ꯔꯖꯥꯠꯅꯤ ꯀꯩꯅꯣꯅꯦ ꯃꯣꯔꯦꯁꯦ ꯑꯦ ꯅꯣꯡꯃ ꯅꯣꯡꯃꯒꯤ ꯂꯥꯛꯏꯕ ꯃꯤ ꯃꯈꯩ ꯁꯨꯛꯂꯦꯞ ꯂꯦꯞꯄꯣꯠ ꯅꯠꯇꯦ ꯀꯔꯕꯥꯔ ꯇꯧꯕꯩꯅ ꯀꯔꯕꯥꯔ ꯑꯗꯒꯤ ꯌꯣꯡꯆꯥꯛ ꯂꯩꯕꯩꯅ ꯌꯣꯡꯆꯥꯛ ꯃꯤ ꯅꯣꯏꯅꯀꯣ ꯑꯩꯅꯗꯤ ꯅꯍꯥꯟꯗꯩ ꯑꯩ ꯅꯉꯣꯟꯗ ꯐꯣꯟ ꯇꯧꯔ ꯍꯥꯏꯔꯤꯗꯨꯅꯤ ꯂꯥꯛꯑꯣ ꯅꯣꯡꯃꯇꯪ ꯀꯣꯏꯔꯛꯑꯣꯅ ꯀꯩꯅꯣ ꯇꯧꯁꯤ ꯂꯥꯛꯑꯣꯅ ꯅꯍꯥꯟꯗꯒꯤ ꯑꯗꯣ ꯂꯥꯛꯇꯕ ꯍꯣꯏ ꯍꯣꯏ